ꯍꯜꯂꯣ ꯑꯩꯅ ꯇꯧꯖꯔꯤꯁꯤ ꯃꯤꯎꯅꯤꯁꯤꯄꯥꯂꯤꯇꯤ ꯑꯣꯐꯤꯁꯇ ꯐꯣꯟ ꯇꯧꯖꯕꯅꯤ ꯑꯗꯨꯕꯨ ꯑꯩꯈꯣꯏꯒꯤ ꯗꯁꯕꯤꯜ ꯑꯁꯤ ꯊꯣꯡꯒꯥꯟꯗ ꯂꯩꯔꯤꯕ ꯗꯁꯕꯤꯜ ꯑꯁꯤ ꯀꯥꯏꯗꯅ ꯑꯃꯣꯠ ꯑꯀꯥꯏ ꯃꯌꯥꯝꯁꯤꯅ ꯃꯍꯤ ꯆꯦꯟꯗꯗꯅ ꯑꯩꯈꯣꯏꯒꯤ ꯂꯩꯔꯛ ꯈꯣꯡꯕꯥꯟꯗ ꯁꯣꯔꯣꯛꯇ ꯂꯣꯏꯅ ꯃꯣꯠꯇꯅ ꯆꯦꯟꯙꯔꯦ ꯑꯗꯨ ꯌꯥꯔꯒꯗꯤ ꯀꯅꯥ ꯑꯣꯐꯤꯁꯀꯤ ꯃꯤ ꯑꯝꯇꯪ ꯂꯥꯛꯑꯒ ꯂꯣꯏꯁꯟꯕꯤꯕ ꯌꯥꯒꯗ꯭ꯔꯥ ꯄꯨꯊꯣꯛꯄꯤꯒꯤꯕ ꯌꯥꯒꯗ꯭ꯔꯥ ꯃꯁꯤꯅ ꯂꯩꯅꯥ ꯇꯤꯅꯥ ꯆꯦꯟꯊꯣꯔꯛꯇꯅ ꯑꯩꯈꯣꯏꯒꯤ ꯈꯨꯡꯒꯪꯒꯤ ꯃꯤꯁꯤꯡꯁꯤ ꯂꯣꯏꯅ ꯅꯥꯗꯅ ꯂꯣꯏꯕ ꯇꯥꯔꯦ ꯌꯥꯔꯒꯗꯤ ꯃꯤꯅꯤꯁꯤꯄꯥꯂꯤꯇꯤ ꯃꯤ ꯂꯥꯛꯑꯒ ꯃꯁꯦ ꯑꯝꯇ ꯂꯣꯏꯁꯟꯕꯤꯕ ꯄꯥꯝꯃꯤ ꯈꯪꯍꯟꯖꯔꯤ